ꯎꯝ ꯍꯜꯂꯣ ꯇꯥꯏꯌꯦ ꯆꯥꯛ ꯆꯥꯔꯕꯣ ꯅꯪꯅ ꯆꯥꯕꯩꯅꯦ ꯑꯩꯈꯣꯏꯗꯤ ꯊꯦꯡꯅ ꯆꯥꯏꯌꯦ ꯄꯨꯡ ꯃꯥꯄꯟ ꯃꯈꯥꯏ ꯇꯔꯥ ꯑꯗ꯭ꯋꯥꯏ ꯆꯥꯏ ꯈꯤꯇꯪ ꯊꯦꯡꯅ ꯆꯥꯕꯅꯤꯅ ꯑꯦ ꯉꯟꯃꯜꯂꯤ ꯅꯣꯏ ꯆꯥꯛ ꯑꯦꯟꯖꯥꯡ ꯍꯪꯒꯥꯝ ꯊꯣꯡꯉꯤ ꯍꯥꯎꯇꯦꯗ ꯑꯩꯈꯣꯏ ꯍꯤꯡꯒꯣꯟ ꯈꯔ ꯍꯨꯟ ꯃꯥꯜꯂꯦ ꯏꯃꯥꯅ ꯑꯗꯨ ꯐꯣꯏꯔꯝꯃꯦ ꯑꯗꯨ ꯊꯣꯡꯉꯝꯃꯦ ꯑꯂꯨꯒ ꯇꯧꯔꯒ ꯎꯝ ꯃꯇꯝ ꯃꯇꯝ ꯍꯥꯏꯌꯨꯅꯦ ꯆꯠꯁꯤ ꯌꯥꯏꯌꯦ ꯑꯩꯁꯨ ꯑꯗꯨ ꯅꯉꯣꯟꯗ ꯍꯧꯗꯣꯛꯀꯦꯅ ꯂꯩꯔꯤꯝꯅꯤ ꯅꯪꯅ ꯍꯧꯔꯛꯏꯁꯤ ꯌꯥꯝ ꯐꯔꯦ ꯆꯠꯁꯦ ꯌꯥꯏꯌꯦꯅꯦ ꯑꯩꯁꯨ ꯅꯪꯁꯨ ꯂꯩꯔꯦ ꯚꯤꯁꯥꯟꯁꯨ ꯊꯣꯛꯂꯛꯑꯅꯤ ꯑꯂꯤ ꯈꯥꯟꯈꯣꯏ ꯑꯗꯒꯤ ꯑꯦꯖꯥꯁꯀ ꯇꯧꯔ ꯈꯣꯏ ꯃꯤ ꯌꯥꯝ ꯆꯠꯂ ꯂꯣꯏꯔꯦ ꯎꯝ ꯎꯝ ꯎꯝ ꯎꯝ ꯃꯤ ꯇꯔꯥ ꯂꯩꯌꯦ ꯃꯉꯥ ꯇꯔꯨꯛ ꯃꯉꯥ ꯇꯔꯨꯛꯇꯤ ꯂꯩꯅꯤ ꯑꯛꯕꯔꯁꯨ ꯌꯥꯎꯔꯅꯤ ꯚꯤꯁꯥꯟꯁꯨ ꯔꯣꯖꯥꯁꯨ ꯑꯩꯁꯨ ꯃꯔꯤꯕꯨ ꯁꯨꯔꯦ ꯑꯗꯨ ꯍꯧꯖꯤꯛꯀꯤ ꯑꯩꯈꯣꯏ ꯑꯍꯨꯝ ꯃꯔꯤꯗꯣ ꯀꯣꯐꯤ ꯊꯛꯄ ꯑꯣꯏꯅ ꯑꯝꯇꯪ ꯊꯣꯛꯑꯒ ꯆꯥꯛ ꯆꯥꯔꯒ ꯑꯣꯏ ꯄꯨꯜꯂꯒꯅꯦ ꯈꯟꯅꯔꯁꯦ ꯑꯗꯨꯒ ꯄꯩꯁꯥ ꯀꯌꯥꯝ ꯆꯪꯒꯅꯤ ꯄꯩꯁꯥꯗꯨ ꯃꯤ ꯑꯃꯗꯩ ꯀꯌꯥ ꯄꯨꯊꯣꯛꯄ ꯌꯥꯅꯤꯗꯨ ꯈꯟꯗꯣꯛꯑ ꯃꯇꯨꯡꯗ ꯑꯗꯨꯒꯤ ꯍꯥꯟꯅ ꯄꯩꯁꯥꯗꯨ ꯃꯤ ꯑꯃꯃꯗ ꯂꯨꯄꯥ ꯀꯌꯥ ꯊꯣꯛꯏꯗꯣ ꯈꯪꯗꯣꯛꯑꯒꯅꯦ ꯍꯤꯁꯥꯞ ꯑꯃ ꯇꯧꯗ ꯌꯥꯔꯣꯏ ꯄꯨꯂꯞ ꯄꯨꯂꯞ ꯄꯨꯟꯅ ꯂꯥꯛꯑꯣ ꯍꯥꯏꯕꯗꯤ ꯑꯃꯨꯛ ꯂꯥꯛꯅꯤꯡꯉꯣꯏꯕ ꯑꯩꯈꯣꯏ ꯃꯤ ꯑꯍꯨꯝ ꯃꯔꯤ ꯂꯤꯗꯔ ꯆꯤꯡꯕ ꯑꯩ ꯅꯪ ꯑꯩꯈꯣꯏꯅꯤ ꯑꯖꯥꯁꯈꯣꯏ ꯍꯣꯏꯗꯨ ꯄꯨꯜꯂꯒ ꯑꯝꯇꯪ ꯋꯥꯔꯤ ꯁꯥꯁꯦꯕ

ꯎꯝ ꯎꯝ ꯎꯝ ꯍꯣꯏ ꯍꯣꯏ ꯎꯝ ꯌꯥꯏ ꯌꯥꯏ ꯁꯟ ꯑꯃ ꯑꯩꯗꯤ ꯉꯥꯅꯨ ꯊꯣꯡꯕ ꯌꯥꯎꯍꯟꯅꯤꯡꯉꯤꯕꯅꯤ ꯉꯥꯅꯨꯗꯨ ꯐꯖꯅ ꯊꯣꯡꯉ ꯄꯨꯔꯗꯝꯅꯤ ꯍꯣꯏꯅꯦ ꯑꯗꯨ ꯑꯣꯏꯔꯒꯅ ꯅꯪꯅ ꯍꯥꯏꯔꯤꯗꯨ ꯂꯣꯏꯅ ꯁꯟꯗꯨ ꯊꯣꯡꯉ ꯄꯨꯔꯁꯤꯅꯦ ꯁꯝꯅ ꯊꯣꯡꯒꯗꯝꯅꯦ ꯑꯥꯗ ꯌꯥꯏꯌꯦ ꯄꯨꯔꯒ ꯎꯝ ꯃꯥꯅꯦ ꯊꯣꯡꯒꯗꯝꯅꯦ ꯃꯩ ꯐꯖꯅ ꯊꯥꯔꯒ ꯑꯗꯨꯁꯨ ꯊꯣꯡꯕꯗꯨꯒꯤ ꯑꯧꯤꯗꯤꯌꯣ ꯐꯣꯇꯣ ꯅꯨꯡꯗꯣꯁꯨ ꯃꯦꯃꯣꯔꯤ ꯑꯣꯏꯅꯕ ꯂꯩꯍꯧꯗꯣꯔꯤꯝꯅꯤ ꯎꯝ ꯎꯝ ꯑꯖꯥꯁꯁꯨ ꯐꯕꯅꯦ ꯑꯗꯣ ꯗꯤ ꯑꯦꯁ ꯑꯦꯜ ꯑꯥꯔ ꯑꯝꯗꯤ ꯄꯥꯏꯅꯤꯡꯉꯦ ꯍꯣꯏꯅꯦ ꯄꯨꯔꯛꯎꯅꯦ ꯎꯝ ꯐꯖꯩ ꯍꯥꯏꯌꯦ ꯆꯤꯡꯗꯅꯦ ꯆꯤꯡ ꯑꯣꯏꯅ ꯇꯧꯔꯒ ꯂꯩꯗꯅ ꯃꯤ ꯍꯧꯖꯤꯛꯇꯤ ꯀꯤꯍꯣꯝ ꯃꯇꯁꯨ ꯑꯣꯏꯒ꯭ꯔꯝꯅꯤꯅꯅꯦ ꯃꯤ ꯌꯥꯝ ꯆꯠꯅꯩ ꯍꯥꯏꯌꯦꯕ ꯐꯣꯇꯣ ꯈꯛꯇꯪ ꯀꯥꯞꯅꯕꯒꯤ ꯌꯥꯝ ꯐꯖꯅ ꯊꯝꯃꯦ ꯍꯥꯏꯕꯅꯤ ꯌꯥꯝ ꯂꯥꯞꯄ ꯅꯠꯇꯦꯁꯦ ꯀꯤꯂꯣꯃꯤꯇꯔ ꯃꯉꯥ ꯇꯔꯨꯛꯇꯪꯅꯤ ꯂꯥꯞꯄꯤꯁꯤ ꯍꯣꯏ ꯌꯥꯏ ꯌꯥꯏ ꯎꯝ ꯎꯝ ꯍꯣꯏ ꯅꯨꯃꯤꯠꯇꯨ ꯄꯨꯔꯥ ꯐꯨꯜ ꯏꯟꯖꯣꯏ ꯇꯧꯔ ꯂꯣꯏꯔꯦ ꯗ꯭ꯔꯣꯟ ꯂꯩꯒꯗ꯭ꯔꯣ ꯗ꯭ꯔꯣꯟꯗꯣ ꯀꯦꯃꯦꯔꯥ ꯇꯧꯒꯗꯝꯅꯤꯅꯦ ꯗ꯭ꯔꯣꯟ ꯑꯣꯏꯅ ꯄꯣꯔꯛꯑꯣ ꯌꯥꯏꯅꯦ ꯗ꯭ꯔꯣꯟ ꯀꯦꯃꯦꯔꯥ ꯇꯧꯔꯒ ꯌꯥꯏ ꯌꯥꯏ ꯗꯦꯠꯇꯣ ꯁꯟꯗꯦ ꯉꯁꯤ ꯁꯟꯗꯦꯅꯤꯗꯅꯀꯣ ꯁꯟꯗꯦꯗꯤ ꯃꯣꯏ ꯊꯣꯡ ꯍꯥꯡꯕ꯭ꯔꯣ ꯍꯥꯡꯒꯗ꯭ꯔꯥ ꯑꯗꯨꯁꯨ ꯀꯟꯐꯥꯝ ꯑꯗꯨꯗꯤ ꯌꯥꯔꯦ ꯁꯟꯗꯦ ꯍꯥꯡꯉꯝꯅ ꯁꯟꯗꯦ ꯂꯦꯞꯄꯁꯤꯅꯦ ꯑ ꯆꯠꯁꯦ ꯄꯩꯁꯥꯗꯨꯗꯤ ꯍꯌꯦꯡ ꯑꯩꯈꯣꯏ ꯄꯨꯜꯂ ꯑꯩꯈꯣꯏ ꯑꯅꯤ ꯑꯍꯨꯝꯗꯣ ꯑꯩ ꯅꯪ ꯑꯖꯥꯠ ꯑꯩꯈꯣꯏ ꯑꯅꯤꯗꯤ ꯂꯤꯗꯔ ꯑꯣꯏꯔ ꯑꯇꯩꯗꯨ ꯁꯤ ꯁꯤ ꯗꯔꯀꯥꯔ ꯑꯣꯏ ꯁꯤꯁꯤ ꯄꯨꯊꯣꯛꯅꯁꯤ ꯑꯥꯗ ꯅꯨꯃꯤꯠ ꯑꯣꯜꯔꯦꯗꯤ ꯑꯩꯅ ꯄꯨꯡ ꯃꯥꯄꯟ ꯄꯨꯡ ꯇꯔꯦꯠ ꯅꯤꯄꯥꯟꯗꯩ ꯊꯣꯛꯈ꯭ꯔꯒ ꯑꯗ ꯏꯟꯁꯥꯡ ꯅꯨꯡꯁꯥꯡ ꯊꯣꯡꯕ ꯊꯥꯛꯄ ꯇꯧꯕꯗ ꯃꯇꯝ ꯈꯔ ꯆꯪꯒꯅꯤ ꯑꯗꯨ ꯈꯪꯍꯜꯂꯒ ꯇꯧꯁꯦꯕ ꯎꯝ ꯇꯤꯝꯒꯤ ꯂꯤꯗꯔꯗꯣ ꯑꯩ ꯅꯪ ꯑꯣꯏꯔꯗꯤ ꯍꯥꯏꯗꯤ ꯑꯇꯩꯗꯤ ꯌꯥꯔꯣꯏꯌꯦ ꯎꯝ ꯍꯣꯏ ꯍꯣꯏ ꯆꯠꯁꯦ ꯍꯧꯔꯛꯑꯣ ꯁꯤꯗꯅꯤ ꯃꯣꯏꯅ ꯍꯥꯏꯔꯤꯁꯦ ꯎꯝ ꯇꯧꯁꯦ ꯌꯥꯏꯌꯦ ꯍꯤꯞꯄ ꯆꯪꯉꯕꯣ ꯒꯥꯔꯤ ꯃꯆꯥ ꯆꯠꯂꯔꯣꯏꯁꯤ ꯀꯥꯥꯔ ꯆꯠꯁꯦ ꯀꯥꯔ ꯑꯣꯏꯅ ꯑꯅꯤ ꯃꯤ ꯇꯔꯥ ꯑꯣꯏꯔꯗꯤ ꯀꯥꯔ ꯑꯍꯨꯝꯒꯨꯝꯕꯅ ꯑꯅꯤꯅ ꯌꯥꯅꯤ ꯎꯝ ꯀꯥꯔ ꯑꯅꯤ ꯆꯠꯂꯁꯦ ꯎꯝ ꯌꯥꯏꯌꯦ ꯌꯥꯏꯌꯦ ꯎꯝ ꯍꯣꯏ ꯌꯥꯏꯌꯦ ꯍꯌꯦꯡ ꯍꯌꯦꯡ ꯅꯨꯡꯗꯥꯡ ꯆꯥꯛꯆꯥ ꯇꯣꯛꯑꯒꯅꯦ ꯉꯥꯛꯇꯪ ꯑꯩꯈꯣꯏ ꯃꯤ ꯑꯍꯨꯝꯗꯨ ꯄꯨꯟꯁꯦ ꯑꯗꯨꯒ ꯐꯔꯦ ꯑꯗꯨꯗꯤ ꯎꯝ ꯐꯔꯦ ꯊꯝꯃꯒꯦꯀꯣ